ꯍꯂꯣ ꯁꯤꯕꯨ ꯃꯌꯥꯡ ꯏꯝꯐꯥꯜꯒꯤ ꯕꯣꯏ ꯍꯣꯇꯦꯜꯗꯨ ꯅꯠꯇ꯭ꯔꯣ ꯑꯩꯅ ꯉꯥꯏꯍꯥꯛꯀꯤ ꯃꯃꯥꯡꯗ ꯅꯈꯣꯏꯒꯤ ꯋꯦꯞꯁꯥꯏꯠꯇ ꯆꯪꯂꯒ ꯄꯦꯃꯦꯟ ꯇꯧꯖꯈꯤꯕꯅꯤ ꯑꯗꯣ ꯑꯣꯗꯔ ꯇꯧꯖꯈꯤꯕ ꯑꯆꯥꯄꯣꯠꯁꯤꯡꯗꯣ ꯆꯥꯛ ꯕꯤꯔꯌꯥꯅꯤ ꯆꯤꯀꯟ ꯊꯣꯡꯕ ꯑꯉꯧꯕ ꯑꯇꯥꯎꯕ ꯃꯌꯥꯝ ꯇꯧꯖꯈꯤꯕꯅꯦ ꯑꯗꯨꯕꯨ ꯍꯧꯖꯤꯛ ꯐꯥꯎꯕ ꯊꯤꯟꯕꯤꯔꯛꯇ꯭ꯔꯦ ꯑꯗꯨꯅ ꯄꯦꯃꯦꯟ ꯇꯧꯖꯈꯤꯕꯗꯣ ꯌꯥꯔꯤꯕ꯭꯭ꯔꯥ ꯌꯥꯗꯕ꯭꯭ꯔꯥ ꯍꯥꯏꯅ ꯆꯦꯛ ꯇꯧꯖꯔꯛꯄꯅꯦ ꯄꯣꯠꯇꯣ ꯈꯔꯥ ꯊꯨꯅ ꯌꯧꯍꯟꯕꯤꯔꯛꯎ ꯏꯃꯥꯟꯅꯕꯤ ꯃꯌꯥꯝ ꯄꯨꯟꯅ ꯆꯥꯃꯤꯟꯅꯗꯣꯏꯅꯦ